ꯆꯍꯤ ꯈꯔ ꯃꯃꯥꯡꯗ ꯑꯩꯍꯥꯛꯁꯦ ꯗꯦꯂꯤꯗ ꯄ꯭ꯔꯥꯏꯕꯦꯠ ꯁꯦꯛꯇꯔꯗ ꯊꯕꯛ ꯇꯧꯔꯝꯃꯤ ꯆꯍꯤ ꯑꯍꯨꯝ ꯃꯔꯤꯃꯨꯛꯀꯤ ꯗꯣ ꯄ꯭ꯔꯥꯏꯕꯦꯠ ꯁꯦꯛꯇꯔꯗ ꯊꯕꯛ ꯇꯧꯕꯁꯦ ꯌꯥꯝꯅ ꯍꯥꯏ ꯄ꯭ꯔꯦꯁꯔ ꯋꯛꯀꯤ ꯔꯤꯂꯦꯇꯦꯠ ꯁ꯭ꯇ꯭ꯔꯦꯁ ꯌꯥꯝꯅ ꯂꯩꯕꯅꯤꯅ ꯋꯤꯀꯦꯟꯁ ꯂꯥꯛꯄꯁꯦ ꯑꯗꯨꯝ ꯏꯃꯥꯟꯅꯕꯒ ꯄꯨꯜꯂꯒ ꯈꯔ ꯁ꯭ꯇ꯭ꯔꯦꯁꯁꯦ ꯁ꯭ꯇ꯭ꯔꯦꯁꯇꯒꯤ ꯔꯤꯂꯤꯐ ꯐꯪꯅꯕ ꯑꯗꯨꯝ ꯀꯣꯏꯕ ꯈꯣꯠꯄ ꯑꯗꯨꯝ ꯆꯠ ꯆꯠꯂꯝꯃꯤ ꯑꯩꯈꯣꯏ ꯕꯥꯏꯛꯇꯒ ꯊꯧꯕ꯭ꯔꯥ ꯅꯠꯇ꯭ꯔꯒ ꯒꯥꯔꯤ ꯑꯃ ꯋꯥꯏꯔꯒ ꯀꯥꯔꯒꯨꯝꯕ ꯑꯃ ꯋꯥꯏꯔꯒ ꯀꯣꯏꯕ ꯆꯇꯄ ꯑꯗꯨꯝ ꯇꯧꯕ ꯇꯧꯕꯁꯤꯗ ꯑꯃꯨꯔꯛꯇꯤ ꯈ꯭ꯋꯥꯏꯗꯒꯤ ꯅꯤꯡꯁꯤꯡꯉꯤꯕ ꯑꯃꯗꯤ ꯑꯩꯈꯣꯏ ꯏꯃꯥꯟꯅꯕ ꯑꯍꯨꯝ ꯃꯔꯤ ꯇꯧꯔꯒ ꯕꯥꯏꯛꯇ ꯂꯦꯟꯁꯗꯥꯎꯟ ꯀꯧꯕ ꯍꯤꯜ ꯁ꯭ꯇꯦꯁꯟ ꯑꯃꯕꯨꯛ ꯊꯧꯔꯨꯏ ꯂꯦꯟꯁꯗꯥꯎꯟ ꯍꯥꯏꯕꯁꯦ ꯍꯤꯃꯥꯆꯜ ꯄ꯭ꯔꯗꯦꯁꯁ ꯍꯤꯃꯥꯆꯜ ꯄ꯭ꯔꯗꯦꯁꯀꯤ ꯃꯅꯥꯛ ꯌꯨ ꯄꯤꯒꯤ ꯃꯅꯥꯛ ꯎꯇ꯭ꯔꯥꯈꯟ ꯑꯦꯟ ꯍꯤꯃꯥꯆꯜ ꯄ꯭ꯔꯗꯦꯁꯀꯤ ꯃꯔꯛꯇ ꯂꯩꯕ ꯍꯤꯜ ꯁ꯭ꯇꯦꯁꯟ ꯑꯃꯅꯤ ꯑꯗꯣ ꯗꯦꯂꯤꯗꯒꯤ ꯀꯤꯂꯣꯃꯤꯇꯔ ꯆꯅꯤ ꯆꯅꯤ ꯌꯥꯡꯈꯩꯕꯨꯛ ꯂꯥꯞꯄ ꯑꯗꯣ ꯒꯥꯔꯤꯗ ꯊꯧꯕꯗ ꯕꯥꯏꯛꯇ ꯊꯧꯕꯗ ꯄꯨꯡ ꯑꯌꯨꯛꯀꯤ ꯄꯨꯡ ꯇꯔꯨꯛꯇꯩ ꯊꯧꯗꯣꯛꯑꯦ ꯅꯣꯉꯥꯟ ꯍꯦꯛ ꯅꯣꯉꯥꯟꯕꯗ ꯊꯧꯗꯣꯛꯑꯦ ꯏꯃꯥꯟꯅꯕ ꯃꯌꯥꯝꯒ ꯍꯧꯗꯣꯛꯃꯤꯟꯅꯔꯒ ꯕꯥꯏꯛꯇ ꯊꯧꯗꯣꯛꯃꯤꯟꯅꯔꯒ ꯃꯔꯛꯇ ꯑꯃꯨꯔꯛ ꯑꯅꯤꯔꯛꯇꯪ ꯈꯥꯝꯃꯒ ꯄꯨꯡ ꯅꯨꯡꯙꯤꯟꯒꯤ ꯄꯨꯡ ꯑꯃ ꯑꯅꯤ ꯑꯗ꯭ꯋꯥꯗ ꯌꯧꯔꯦ ꯑꯗꯨꯒ ꯍꯤꯜ ꯁ꯭ꯇꯦꯁꯟ ꯑꯣꯏꯕꯅꯤꯅ ꯗꯦꯂꯤꯒꯤ ꯁꯥꯕ ꯐꯣꯔꯇꯤ ꯗꯤꯒ꯭ꯔꯤꯁ ꯍꯦꯟꯅꯒ ꯁꯥꯕ ꯑꯗꯨ ꯑꯗꯨꯃꯥꯏꯅꯗꯤ ꯇꯧꯗ꯭ꯔꯦ ꯍꯤꯜ ꯁ꯭ꯇꯦꯁꯟꯗ ꯐꯣꯔꯇꯤ ꯗꯤꯒ꯭ꯔꯤꯁꯇꯒꯤ ꯅꯨꯡꯉꯥꯏꯕ ꯏꯪ ꯆꯤꯛꯄ ꯇꯣꯏꯟꯇꯤ ꯗꯤꯒ꯭ꯔꯤꯁ ꯇꯣꯏꯟꯇꯤ ꯋꯥꯟ ꯇꯣꯏꯟꯇꯤ ꯇꯨ ꯗꯤꯒ꯭ꯔꯤꯁꯇꯒꯤ ꯍꯦꯟꯅ ꯁꯥꯗꯕꯅꯤꯅ ꯉꯍꯥꯛꯇꯪꯒꯤ ꯗꯦꯂꯤꯒꯤ ꯑꯁꯥꯕꯗꯨ ꯑꯦꯁꯀꯦꯞ ꯇꯧꯔꯦ ꯑꯗꯨꯒ ꯃꯐꯝꯁꯤꯁꯨ ꯑꯥꯔꯃꯤ ꯕꯦꯁ ꯑꯃꯁꯨ ꯂꯩ ꯑꯗꯨꯒ ꯑꯥꯔꯃꯤ ꯕꯦꯁ ꯂꯩꯕꯒꯤ ꯍꯥꯏꯒꯗ꯭ꯔꯥ ꯈꯪꯗꯦ ꯃꯣꯏ ꯃꯐꯝꯁꯤꯁꯨ ꯌꯥꯝ ꯅꯥꯜꯂꯦ ꯑꯃꯣꯠ ꯑꯀꯥꯏ ꯑꯝꯇ ꯎꯗꯦ ꯑꯗꯨꯒ ꯂꯩꯔꯤꯕ ꯃꯤ ꯃꯌꯥꯝꯁꯤꯁꯨ ꯌꯥꯝꯅ ꯃꯇꯦꯡ ꯄꯥꯡꯕ ꯍꯥꯏꯇꯥ ꯍꯥꯏꯒꯗ꯭ꯔ ꯃꯄꯥꯟꯗꯩ ꯂꯥꯛꯄ ꯃꯤ ꯂꯥꯛꯄꯅꯤ ꯇꯨꯔꯤꯁ ꯑꯣꯏꯅ ꯂꯥꯛꯄꯅꯤ ꯑꯗꯨꯏꯁꯨ ꯌꯥꯝꯅ ꯐꯖꯟꯅ ꯇ꯭ꯔꯤꯠ ꯇꯧꯕꯤꯔꯛꯏ ꯅꯣꯡ ꯅꯤꯅꯤ ꯂꯩꯕꯗ ꯐꯖꯟꯅ ꯅꯨꯡꯉꯥꯏꯅ ꯂꯩꯔꯛꯏ ꯏꯃꯥꯟꯅꯕꯩꯒ ꯑꯗꯒꯤ ꯂꯣꯀꯦꯜ ꯑꯔꯤꯌꯥꯗꯁꯨ ꯀꯣꯏꯔꯛꯄ ꯈꯣꯠꯂꯛꯄ ꯕꯥꯏꯛꯇꯨꯁꯨ ꯌꯥꯎꯔꯛꯄꯅꯤꯅ ꯕꯥꯏꯛ ꯊꯧꯔꯒ ꯃꯐꯝꯗꯣ ꯐꯖꯟꯅ ꯌꯦꯡꯕ ꯈꯣꯠꯄ ꯁꯟꯁꯦꯠ ꯁꯟꯔꯥꯏꯁ ꯑꯗꯨꯒꯨꯝꯕꯁꯨ ꯂꯣꯏꯅꯃꯛ ꯌꯦꯡꯉꯛꯏ ꯑꯗꯨꯒ ꯑꯇꯣꯞꯄ ꯇ꯭ꯔꯤꯞ ꯑꯃꯁꯨ ꯆꯠꯂꯨꯕꯁꯦ ꯊꯥꯏꯅ ꯃꯨꯝꯕꯩꯗꯒꯤ ꯂꯣꯅꯥꯕꯂꯥꯕꯨꯛ ꯕꯥꯏꯛꯇ ꯆꯠꯄ ꯑꯩꯈꯣꯏꯒꯤ ꯊꯕꯛ ꯇꯧꯃꯤꯟꯅꯕ ꯏꯃꯥꯟꯅꯕ ꯀꯂꯤꯛꯁ ꯑꯩꯈꯣꯏ ꯃꯔꯤ ꯃꯉꯥ ꯇꯧꯔꯒ ꯂꯣꯅꯥꯋꯂꯥ ꯍꯥꯏꯕ ꯂꯝꯁꯦ ꯑꯗꯨꯝ ꯁꯤꯟꯃꯥꯗꯒꯁꯨ ꯍꯤꯟꯗꯤ ꯁꯤꯟꯃꯥꯗꯒꯁꯨ ꯌꯥꯝꯅ ꯐꯥꯎꯈꯤꯕ ꯃꯐꯝꯅꯤ ꯍꯤꯜ ꯁ꯭ꯇꯦꯁꯟꯅꯤ ꯑꯗ ꯃꯨꯝꯕꯩꯒꯤ ꯁꯥꯕꯗꯛ ꯁꯥ ꯁꯥꯕ ꯑꯗꯩꯗꯤ ꯋꯔꯛ ꯄ꯭ꯔꯦꯁꯔ ꯌꯥꯝꯅ ꯂꯩꯕ ꯆꯤꯇꯤꯗꯒꯤ ꯏꯪ ꯇꯞꯄ ꯂꯣꯅꯥꯋꯂꯥ ꯑꯅꯛꯄꯗ ꯂꯩꯕ ꯋꯤꯗꯤꯟ ꯗꯩ ꯕꯥꯏꯛꯇ ꯊꯧꯕꯗ ꯇꯨ ꯑꯥꯔꯁ ꯄꯨꯡ ꯑꯅꯤ ꯐꯥꯗꯕꯤ ꯉꯍꯥꯛꯇꯪꯒꯤ ꯑꯌꯨꯛꯇ ꯁꯠ ꯊꯧꯗꯣꯛꯂꯒ ꯑꯗꯨꯝ ꯂꯣꯅꯥꯋꯂꯥ ꯌꯧꯔꯒ ꯕ꯭ꯔꯦꯛꯐꯁꯀꯨꯝꯕ ꯆꯥꯔꯒ ꯑꯗꯩꯗꯤ ꯅꯨꯡꯊꯤꯟꯕꯨꯛ ꯂꯩꯔꯒ ꯅꯨꯙꯤꯟ ꯅꯨꯡꯗꯥꯡꯋꯥꯏꯔꯝꯗ ꯍꯜꯂꯛꯄ ꯌꯥꯕꯗꯣ ꯑꯗꯣ ꯉꯍꯥꯛꯇꯪꯒꯤ ꯋꯤꯛꯑꯦꯟꯒꯨꯝꯕꯒꯤ ꯄ꯭ꯔꯦꯁꯔ ꯑꯩꯈꯣꯏꯁꯨ ꯁꯣꯝꯗ ꯄ꯭ꯔꯥꯏꯕꯦꯠ ꯁꯦꯛꯇꯔꯗ ꯊꯕꯛ ꯇꯧꯔꯛꯄ ꯍꯥꯏꯁꯦ ꯉꯍꯥꯛꯇꯪꯒꯤ ꯄ꯭ꯔꯦꯁꯔꯗꯣ ꯔꯤꯂꯤꯁ ꯇꯧꯕꯁꯦ ꯁ꯭ꯇ꯭ꯔꯦꯁꯁꯨ ꯂꯨꯁ ꯇꯧꯕꯒꯤ ꯑꯣꯏꯅ ꯈꯤꯇꯪ ꯁꯥꯡꯅ ꯕꯥꯏꯛ ꯔꯥꯏꯠ ꯊꯧꯕꯁꯦ ꯑꯗꯨꯒꯨꯝꯕꯗ ꯈꯤꯇꯪ ꯏꯁꯥꯗ ꯃꯦꯟꯇꯜ ꯁ꯭ꯇꯦꯠꯀꯨꯝꯕ ꯑꯗꯨ ꯅꯨꯉꯥꯏꯖꯕ ꯐꯤꯖꯤꯀꯦꯜ ꯁ꯭ꯇꯦꯠꯁꯦ ꯑꯗꯨꯝ ꯔꯤꯂꯦꯛꯁ ꯑꯣꯏꯈꯤꯕ ꯍꯥꯏ ꯇꯥꯔꯦ ꯑꯗꯣ ꯁꯨꯃꯥꯏꯅ ꯍꯥꯏꯕꯗ ꯃꯌꯥꯝꯗꯁꯨ ꯏꯟ ꯀꯦꯁ ꯃꯄꯥꯟꯗ ꯂꯝꯗ ꯆꯠꯊꯣꯛ ꯆꯠꯁꯤꯟ ꯁꯨꯃꯥꯏꯅ ꯕꯥꯏꯛꯇ ꯊꯧꯔꯒ ꯕꯥꯏꯛ ꯇ꯭ꯔꯤꯞꯀꯨꯝꯕ ꯍꯥꯏꯕꯁꯦ ꯂꯦꯟꯁꯗꯥꯎꯟꯒꯨꯝꯕ ꯅꯣꯔꯠꯇ ꯂꯩ ꯅꯣꯔꯠ ꯏꯟꯗ꯭ꯌꯥꯗꯒ ꯂꯩꯕ ꯑꯣꯏꯔꯗꯤ ꯂꯦꯟꯁꯗꯥꯎꯟꯒꯨꯝꯕ ꯆꯠꯄ ꯑꯗꯩꯗꯤ ꯑꯦꯅꯤ ꯍꯤꯜ ꯁ꯭ꯇꯦꯁꯟ ꯍꯥꯏꯔꯣ ꯎꯇ꯭ꯔꯥꯈꯟꯗ ꯂꯩꯔꯤꯕ ꯑꯗꯩꯗꯤ ꯍꯤꯃꯥꯆꯜꯗ ꯂꯩꯔꯤꯕ ꯍꯤꯜ ꯁ꯭ꯇꯦꯁꯟꯁ ꯅꯩꯅꯤꯇꯥꯜ ꯍꯥꯏꯔꯣ ꯗꯦꯍꯔꯥꯗꯨꯟ ꯑꯗꯩ ꯁꯤꯝꯂꯥ ꯁꯅꯥꯋꯔ ꯑꯗꯨꯔꯣꯝ ꯁꯥꯏꯠꯇ ꯆꯠꯄꯁꯦ ꯑꯝ ꯌꯥꯝꯅ ꯅꯨꯉꯥꯏꯕꯅꯤ ꯑꯗꯨꯒ ꯂꯝꯕꯤꯁꯨ ꯌꯥꯝ ꯐꯩ ꯊꯥꯏꯅ ꯕ꯭ꯔꯤꯇꯤꯁꯅ ꯁꯦꯃꯝꯍꯧ ꯁꯤ ꯐꯥꯎꯟꯗꯦꯁꯟ ꯇꯧꯈꯤꯕ ꯂꯝꯕꯤ ꯉꯥꯛꯇꯅꯤꯅ ꯐꯖꯟꯅ ꯒꯥꯔꯤ ꯊꯧꯕꯗ ꯌꯥꯝ ꯅꯨꯡꯉꯥꯏꯕ ꯁꯦꯐꯁꯨ ꯑꯣꯏꯕ ꯑꯗꯨꯒ ꯗꯦ ꯇꯥꯏꯝꯗꯁꯨ ꯊꯧꯕ ꯀꯩꯁꯨ ꯀꯥꯏꯗꯦ ꯗꯣ ꯁꯤꯖꯟ ꯅꯨꯡꯉꯥꯏꯕ ꯃꯇꯝ ꯑꯃ ꯊꯧꯕꯗ ꯃꯌꯥꯝꯁꯦ ꯌꯥꯝ ꯊꯤꯅ ꯅꯨꯡꯉꯥꯏꯕ ꯑꯦꯛꯁꯄꯤꯔꯤꯌꯦꯟꯁ ꯑꯃ ꯐꯪꯒꯅꯤ ꯑꯗꯨ ꯍꯥꯏꯖꯅꯤꯡꯕ